ꯑꯩꯈꯣꯏꯅ ꯂꯩꯔꯤꯕ ꯃꯐꯝ ꯑꯁꯤꯒꯤ ꯆꯠꯅꯕꯤꯒꯤ ꯃꯁꯥꯟꯅꯁꯤꯡ ꯑꯗꯨ ꯈꯔ ꯍꯥꯏꯖꯔꯛꯀꯦ ꯁꯒꯣꯜ ꯀꯥꯡꯖꯩ ꯊꯥꯡ ꯇꯥ ꯁꯔꯤꯠ ꯁꯔꯥꯛ ꯌꯨꯕꯤ ꯂꯥꯛꯄꯤ ꯃꯨꯛꯅꯥ ꯍꯤꯌꯥꯡ ꯇꯥꯟꯅꯕ ꯑꯃꯗꯤ ꯀꯥꯡ ꯑꯁꯤꯅ ꯆꯤꯡꯕ ꯑꯩꯅ ꯄꯟꯖꯈ꯭ꯔꯤꯕ ꯁꯥꯟꯅꯔꯣꯏ ꯃꯁꯥꯟꯅꯁꯤꯡ ꯑꯁꯤ ꯑꯩꯅ ꯑꯩꯅ ꯈꯪꯖꯕꯁꯤꯡ ꯈꯔ ꯍꯥꯏꯖꯔꯛꯀꯦ ꯑꯍꯥꯟꯕꯗ ꯁꯒꯣꯜ ꯀꯥꯡꯖꯩ ꯁꯒꯣꯜ ꯀꯥꯡꯖꯩ ꯍꯥꯏꯕ ꯃꯁꯥꯟꯅ ꯑꯁꯤ ꯃꯥꯏꯀꯩ ꯑꯅꯤꯃꯛꯀꯤ ꯇꯤꯝ ꯑꯃꯃꯝ ꯂꯩꯒꯅꯤ ꯇꯤꯝ ꯑꯃꯃꯝ ꯑꯗꯨ ꯁꯥꯟꯅꯔꯣꯏ ꯇꯔꯦꯠ ꯇꯔꯦꯠꯅ ꯁꯥꯒꯅꯤ ꯄꯨꯟꯅ ꯁꯥꯟꯅꯔꯣꯏ ꯇꯔꯥ ꯃꯔꯤ ꯑꯣꯏꯒꯅꯤ ꯑꯗꯨꯒ ꯁꯒꯣꯜ ꯀꯥꯡꯖꯩ ꯁꯥꯟꯅꯕ ꯃꯇꯝꯗ ꯁꯒꯣꯜ ꯀꯥꯡꯖꯩ ꯁꯥꯟꯅꯔꯤꯕ ꯃꯇꯝ ꯑꯗꯨꯒꯤ ꯔꯦꯐ꯭ꯔꯤ ꯑꯃꯅ ꯁꯥꯟꯅꯕꯗ ꯄ꯭ꯂꯦ ꯑꯗꯨꯕꯨ ꯀꯟꯗꯛ ꯇꯧꯒꯅꯤ ꯑꯍꯥꯟꯕꯗ ꯔꯦꯐ꯭ꯔꯤ ꯕꯣꯜ ꯑꯗꯨꯕꯨ ꯑꯩꯈꯣꯏꯒꯤ ꯃꯩꯇꯩꯂꯣꯅꯗ ꯀꯥꯡꯗ꯭ꯔꯨꯝ ꯍꯥꯏꯅ ꯈꯪꯅꯩ ꯀꯥꯡꯗ꯭ꯔꯨꯝ ꯀꯥꯡꯗ꯭ꯔꯨꯝ ꯑꯗꯨ ꯃꯊꯛꯇ ꯂꯪꯈꯠꯄ ꯑꯗꯨꯕꯨ ꯍꯟꯇ꯭ꯔꯦ ꯍꯨꯟꯕ ꯍꯥꯏꯅ ꯈꯜꯂꯤ ꯀꯧꯅꯩ ꯍꯟꯇ꯭ꯔꯦ ꯍꯨꯜꯂꯕ ꯃꯇꯨꯡꯗ ꯁꯒꯣꯟ ꯀꯥꯡꯖꯩ ꯁꯥꯟꯅꯔꯤꯕ ꯄ꯭ꯂꯦꯌꯥꯔꯁꯤꯡ ꯑꯗꯨꯅ ꯃꯍꯥꯛꯅ ꯄꯥꯏꯔꯤꯕ ꯁꯒꯣꯜ ꯃꯊꯛꯇꯒꯤ ꯄꯥꯏꯔꯒ ꯄꯥꯏꯔꯤꯕ ꯀꯥꯡꯖꯩ ꯑꯗꯨꯅ ꯄꯨꯔꯒ ꯆꯠꯂꯒ ꯃꯍꯥꯛꯀꯤ ꯃꯥꯏꯌꯣꯛꯅꯕ ꯇꯤꯝ ꯑꯗꯨꯒꯤ ꯒꯣꯜ ꯃꯍꯥꯛ ꯒꯣꯜ ꯄꯣꯁ ꯑꯗꯨ ꯄꯨꯁꯤꯟꯕꯗꯨꯕꯨ ꯄꯥꯟꯖꯤꯟ ꯆꯟꯕ ꯍꯥꯏꯅ ꯈꯪꯅꯩ ꯑꯅꯤ ꯁꯨꯕꯗ ꯃꯨꯛꯅꯥ ꯃꯨꯛꯅꯥꯒꯤ ꯃꯇꯥꯡꯗ ꯈꯔ ꯑꯃꯨꯛ ꯍꯥꯏꯖꯔꯛꯀꯦ ꯃꯨꯛꯅꯥ ꯃꯨꯛꯅꯥ ꯍꯥꯏꯕꯁꯤ ꯁꯥꯟꯅꯔꯣꯏ ꯑꯅꯤꯅ ꯁꯥꯟꯅꯒꯅꯤ ꯁꯥꯟꯅꯕ ꯃꯇꯝꯗ ꯃꯈ꯭ꯋꯥꯡꯗ ꯑꯩꯈꯣꯏ ꯃꯩꯇꯩꯒꯤ ꯑꯣꯏꯕ ꯈꯨꯗꯩꯅ ꯐꯤꯅ ꯐꯖꯅ ꯂꯥꯛꯑꯒ ꯐꯖꯅ ꯂꯥꯛꯑꯕ ꯃꯇꯨꯡꯗ ꯔꯦꯐ꯭ꯔꯤ ꯑꯅꯤꯅ ꯔꯦꯐ꯭ꯔꯤ ꯑꯃꯅ ꯁꯥꯟꯅꯔꯣꯏ ꯑꯅꯤꯗꯨꯕꯨ ꯁꯥꯟꯅꯕꯨꯡ ꯃꯌꯥꯏꯗ ꯄꯨꯊꯣꯛꯇꯨꯅ ꯃꯨꯛꯅꯥ ꯁꯥꯟꯅꯍꯜꯂꯤ ꯃꯨꯛꯅꯥ ꯁꯥꯟꯅꯕ ꯃꯇꯝꯗ ꯃꯁꯥ ꯃꯁꯥꯒꯤ ꯑꯣꯏꯕ ꯄꯥꯡꯒꯜ ꯂꯧꯁꯤꯡ ꯄꯨꯊꯣꯛꯇꯨꯅ ꯃꯨꯛꯅꯥ ꯊꯥꯅꯕ ꯍꯣꯠꯅꯩ ꯑꯗꯨꯒ ꯈꯨꯎ ꯍꯥꯟꯅ ꯁꯣꯛꯄ ꯃꯤ ꯑꯗꯨꯅ ꯃꯨꯛꯅꯥ ꯇꯨꯕ ꯍꯥꯏꯅ ꯈꯪꯅꯩ ꯈꯨꯠꯅ ꯈꯨꯎꯅ ꯅꯠꯇ꯭ꯔꯒ ꯈꯨꯠꯅ ꯁꯣꯛꯄ ꯃꯇꯝꯗ ꯂꯩꯄꯥꯛꯇ ꯊꯦꯡꯕ ꯃꯇꯝꯗ ꯊꯦꯡꯂꯤꯕ ꯅꯨꯄꯥ ꯑꯗꯨ ꯃꯨꯛꯅꯥ ꯊꯥꯕ ꯍꯥꯏꯅ ꯈꯪꯅꯩ ꯑꯃꯁꯨꯡ